ꯍꯜꯂꯣ ꯑꯧ ꯆꯥꯛ ꯆꯥꯔꯕ꯭ꯔꯣ ꯅꯣꯏꯒꯤꯗꯁꯨ ꯃꯩ ꯂꯥꯛꯇꯦꯀꯣ ꯅꯣꯏꯒꯤꯗꯁꯨ ꯃꯩ ꯂꯥꯛꯇꯦꯀꯣ ꯍꯥꯏꯒꯅꯨ ꯑꯩꯗꯤ ꯏ ꯀꯥꯔꯒ ꯂꯩꯌꯦ ꯍꯧꯖꯤꯛꯁꯦ ꯃꯩꯁꯦ ꯃꯩ ꯃꯨꯠꯄꯒꯤ ꯎꯝ ꯑꯗꯨꯅꯦ ꯑꯩꯗꯤ ꯃꯩ ꯍꯦꯛ ꯃꯨꯠꯄꯒ ꯏꯟꯇꯔꯅꯦꯠꯁꯨ ꯅꯨꯡꯉꯥꯏꯔꯔꯣꯏ ꯍꯣꯏ

ꯎꯝ ꯑꯩꯈꯣꯏꯗꯤ ꯃꯩ ꯂꯥꯛꯇꯕꯒꯤ ꯎꯄꯥꯏ ꯂꯩꯇ꯭ꯔꯦꯁꯦ ꯆꯥꯛ ꯑꯦꯟꯁꯥꯡ ꯊꯣꯡꯅꯤꯡꯉꯥꯏꯁꯨ ꯃꯩ ꯂꯥꯛꯇꯕꯒꯤ ꯏꯃꯝ ꯃꯝꯂꯒ ꯂꯩꯌꯦꯁꯦ ꯌꯥꯗ꯭ꯔꯦ ꯎꯝ ꯑꯗꯨꯅꯦ ꯑꯗꯨꯅꯦꯕ ꯍꯧꯖꯤꯛ ꯀꯥꯟꯁꯦ ꯑꯉꯥꯡ ꯑꯦꯛꯖꯥꯝ ꯊꯥꯒꯦ ꯇꯧꯕ ꯃꯇꯝꯁꯤꯗ ꯃꯩ ꯑꯁꯨꯃꯨꯛ ꯃꯨꯠꯂꯗꯤ ꯎꯄꯥꯏ ꯂꯩꯔꯣꯏ ꯀꯔꯝ ꯍꯥꯏꯅ ꯇꯧꯒꯅꯤ ꯁꯤꯗꯤ ꯍꯣꯏ ꯂꯥꯡꯕ ꯐꯩꯌꯦ ꯍꯥꯏꯕ ꯃꯊꯛꯇ ꯃꯩ ꯑꯃꯨꯛꯀ ꯃꯨꯠꯄ ꯑꯩꯈꯣꯏꯒꯤꯁꯤꯗꯤ ꯌꯥꯔꯔꯣꯏꯗ ꯑꯣꯏꯔꯔꯣꯏꯗꯕ ꯑꯥ ꯃꯥꯜꯂꯤ

ꯈꯔ ꯍꯥꯏꯕ ꯆꯠꯁꯤꯔꯣ ꯑꯩꯈꯣꯏ ꯁꯤꯕꯣ ꯆꯠꯁꯤꯅꯦ ꯅꯠꯇ꯭ꯔꯗꯤ ꯃꯈꯣꯏꯅ ꯆꯥꯔꯒ ꯑꯗꯨꯝ ꯂꯩꯈ꯭ꯔꯒꯗꯕ ꯃꯥꯜꯂꯦ ꯃꯩꯁꯨ ꯔꯤꯒꯨꯂꯔ ꯑꯣꯏꯍꯟꯕ ꯉꯝꯗ꯭ꯔꯒ

ꯎꯄꯥꯏ ꯂꯩꯔꯔꯣꯏ ꯁꯨꯃꯥꯏꯅ ꯂꯩꯔꯗꯤ ꯆꯥꯛ ꯑꯦꯟꯁꯥꯡ ꯊꯣꯡ ꯐꯥꯎꯁꯨ ꯃꯐꯝ ꯃꯔꯥꯡ ꯈꯪꯗ꯭ꯔꯦ ꯁꯨꯃꯥꯏꯅ ꯂꯩꯕꯁꯦ ꯍꯣꯏꯅꯦ ꯑꯗꯨꯒꯤꯅꯦ ꯑꯩꯅ ꯁꯥꯎꯅꯤꯡꯂꯒ ꯅꯪꯕꯨ ꯀꯔꯝ ꯍꯥꯏꯅ ꯇꯧꯕ꯭ꯔꯥ ꯅꯣꯏꯒꯤꯗ ꯂꯥꯛꯄ꯭ꯔꯥ ꯍꯪꯒꯦ ꯇꯧꯕꯅꯤ ꯑꯩꯈꯣꯏꯒꯤ ꯂꯥꯏꯟ ꯉꯥꯛꯇ ꯁꯣꯏꯕ꯭ꯔꯥ ꯍꯥꯏꯅ ꯑꯣ ꯑꯗꯨꯅꯦꯕ ꯑꯗꯣ ꯍꯌꯦꯡꯗꯤ ꯁꯣꯏꯗꯅ ꯍꯥꯏꯕ ꯆꯠꯂꯁꯦ ꯅꯠꯇ꯭ꯔꯗꯤ ꯁꯤꯗꯤ ꯌꯥꯔꯔꯣꯏ ꯑꯩꯗꯤ ꯍꯧꯖꯤꯛꯃꯛꯁꯨ ꯆꯠꯂꯒ ꯍꯥꯏꯅꯤꯡꯈ꯭ꯔꯦ ꯁꯤꯗꯤ ꯑꯗꯨꯅꯦ ꯄꯩꯁꯥꯒ ꯆꯥꯔꯒ ꯂꯥꯏꯠ ꯕꯤꯜꯗꯤ ꯅꯣꯏ ꯑꯥ ꯃꯟ ꯈꯨꯗꯤꯡꯒꯤ ꯑꯗꯨꯝ ꯈꯣꯝꯃꯦ ꯂꯥꯏꯠ ꯂꯥꯛꯄꯗꯨ ꯍꯞꯇꯥ ꯑꯃꯒꯨꯝꯕ ꯉꯥꯛꯇ ꯂꯥꯛꯀꯅꯤ ꯁꯨꯃꯥꯏꯅ ꯇꯧꯔꯗꯤ ꯀꯔꯤ ꯌꯥꯒꯦꯔꯥ ꯅꯪꯒꯤꯗ ꯃꯤꯅꯠ ꯑꯍꯨꯝ ꯐꯥꯈ꯭ꯔꯕ ꯑꯣ ꯑꯗꯨꯗꯤ ꯊꯝꯃꯦ ꯑꯣꯕꯔ